ꯑꯩꯅ ꯈ꯭ꯋꯥꯏ ꯄꯥꯝꯖꯕꯗꯤ ꯕ꯭ꯔꯤꯌꯥꯅꯤꯅꯦ ꯑꯗꯨꯒ ꯑꯩꯅ ꯑꯌꯥꯝꯕ ꯃꯇꯝꯗ ꯆꯥꯕꯁꯦ ꯑꯜ ꯍꯌꯥꯠꯇ ꯑꯣꯏꯅ ꯆꯥꯏ ꯃꯈꯣꯏꯗꯣ ꯌꯥꯝ ꯍꯥꯎ ꯃꯣꯏ ꯐ꯭ꯂꯦꯕꯔ ꯃꯈꯣꯏꯗꯣ ꯌꯥꯝ ꯍꯥꯎꯋꯦ ꯑꯗꯨꯒ ꯀꯣꯂꯦꯖ ꯍꯟꯗꯣꯛ ꯍꯟꯖꯤꯟꯗꯁꯨ ꯃꯐꯝꯗꯣ ꯆꯥꯕ ꯑꯗꯨꯝ ꯃꯦꯟ ꯔꯣꯠꯇꯁꯨ ꯂꯩꯕꯒꯤ ꯑꯗꯨꯃꯥꯏꯅ ꯇꯧꯔꯒ ꯑꯩꯗꯣ ꯑꯗꯨꯃꯥꯏꯅ ꯆꯥꯏ